ꯑꯉꯥꯡꯒꯤ ꯐꯨꯔꯤꯠ ꯑꯃ ꯕꯤꯁꯥꯟꯗꯒꯤ ꯂꯧꯔꯨꯔꯒ ꯆꯥꯁꯨ ꯆꯥꯔꯝꯗ꯭ꯔꯦ ꯐꯤꯁꯨ ꯐ꯭ꯔꯥꯛ ꯐ꯭ꯔꯥꯛ ꯂꯥꯎꯏ ꯀꯨꯗꯥꯝ ꯄꯥꯟꯐꯝꯗꯨꯁꯨ ꯀꯣꯝꯃꯦ ꯃꯉꯛꯀꯤ ꯖꯥꯒꯥꯗꯨꯕꯨꯁꯨ ꯃꯉꯛꯇꯨ ꯍꯨꯛꯊꯔꯦ ꯑꯗꯨꯅ ꯄꯣꯠꯁꯦ ꯀ꯭ꯋꯥꯂꯤꯇꯤ ꯂꯩꯇꯦꯗ